ꯑꯩꯅ ꯀꯣꯏꯅ ꯆꯠꯄ ꯃꯇꯝꯗ ꯑꯩꯈꯣꯏꯒꯤ ꯃꯅꯤꯄꯨꯔ ꯂꯣꯟꯁꯤ ꯅꯠꯇꯕ ꯃꯐꯝꯗꯨꯕꯨ ꯇꯣꯉꯥꯟꯕ ꯂꯣꯟ ꯑꯃ ꯂꯣꯟꯅꯔꯝꯕ ꯑꯃꯗꯤ ꯑꯩꯅ ꯃꯈꯣꯏꯗ ꯀꯔꯤꯒꯨꯝꯕ ꯑꯃ ꯍꯪꯒꯦ ꯍꯥꯏꯕ ꯃꯇꯝꯗ ꯑꯩꯉꯣꯟꯗ ꯄꯥꯎ ꯐꯥꯎꯅꯕ ꯉꯝꯗꯕꯒꯤ ꯈꯨꯗꯣꯡ ꯆꯥꯗꯕ ꯃꯥꯏꯌꯣꯛꯅꯕ ꯌꯥꯎꯈ꯭ꯔꯦ ꯑꯗꯨꯕꯨ ꯑꯗꯨꯒꯨꯝꯕ ꯊꯧꯗꯣꯛꯁꯤꯡ ꯑꯁꯤꯗ ꯑꯩꯉꯣꯟꯗ ꯑꯋꯥꯕꯗꯤ ꯄꯣꯛꯈꯤ ꯑꯗꯨꯕꯨ ꯄꯥꯎꯗꯤ ꯐꯥꯎꯅꯗꯕ ꯌꯥꯗꯕꯅꯤꯅ ꯑꯩ ꯀꯔꯤꯒꯨꯝꯕ ꯎꯄꯥꯏ ꯑꯃ ꯊꯤꯕ ꯇꯥꯈꯤ ꯃꯐꯝꯗꯨꯗ ꯑꯩꯅ ꯏꯪꯒꯤꯠꯅ ꯑꯃꯗꯤ ꯍꯥꯏꯕꯗꯤ ꯈꯨꯠꯅ ꯀꯔꯤꯅꯣ ꯍꯥꯏꯕꯒꯤ ꯅꯠꯇ꯭ꯔꯒ ꯃꯤꯟꯁ ꯑꯃ ꯇꯧꯔꯒ ꯍꯥꯏꯕꯗꯤ ꯍꯤꯟꯗꯤꯅ ꯅꯠꯇ꯭ꯔꯒ ꯏꯪꯂꯤꯁ ꯈꯔ ꯀꯩꯗꯧꯔꯒ ꯈꯤꯇꯪꯗꯤ ꯉꯥꯡꯅꯕ ꯉꯝꯅꯕ ꯍꯣꯠꯅꯔꯒ ꯄꯥꯎꯗꯤ ꯐꯥꯎꯅꯔꯛꯈꯤ ꯇꯧꯗꯕ ꯌꯥꯗꯕꯅꯤꯅ ꯄꯥꯎꯗꯣ ꯐꯥꯎꯅꯗꯕ ꯌꯥꯗꯕꯅꯤꯅ ꯑꯗꯨꯕꯨ ꯇꯣꯉꯥꯟꯕ ꯂꯣꯟ ꯑꯃ ꯑꯣꯏꯕꯅꯤꯅ ꯑꯩꯅ ꯄꯥꯝꯕ ꯂꯦꯕꯦꯜꯗꯨꯗꯤ ꯌꯧꯕ ꯉꯝꯈꯤꯗꯕ ꯑꯩꯉꯣꯟꯗ ꯋꯥꯕꯗꯤ ꯈꯔ ꯋꯥꯈꯤ ꯍꯥꯏꯕ ꯇꯥꯔꯦ ꯑꯗꯨꯕꯨ ꯑꯩꯅ ꯆꯠꯄꯗ ꯊꯦꯡꯅꯔꯛꯇꯕꯗꯤ ꯅꯠꯇꯦ ꯁꯨꯝꯕ ꯑꯋꯥꯕꯁꯦ ꯀꯌꯥ ꯊꯦꯡꯅꯔꯛꯈꯤ ꯑꯗꯨꯕꯨ ꯉꯝꯅꯕꯁꯨ ꯍꯣꯠꯅꯔꯛꯈꯤ ꯍꯥꯏꯕꯗꯤ ꯏꯪꯂꯤꯁꯅꯅꯤ ꯈꯪꯗꯦ ꯍꯤꯟꯗꯤꯅꯅꯤ ꯈꯪꯗꯦ ꯏꯪꯒꯤꯠꯅꯅꯤ ꯈꯪꯗꯦ ꯇꯧꯔꯒ ꯈꯨꯗꯣꯡꯆꯥꯗꯕꯗꯨꯒꯤ ꯑꯩꯅ ꯈꯔꯒꯤ ꯃꯈꯩꯗꯤ ꯀꯩꯗꯧꯔꯛꯈꯤ ꯑꯗꯨꯕꯨ ꯄꯥꯎꯗꯤ ꯐꯥꯎꯅꯕ ꯐꯖꯅꯗꯤ ꯑꯩꯅ ꯄꯥꯝꯕ ꯆꯥꯡ ꯍꯥꯏꯕꯗꯨꯃꯛꯇꯤ ꯌꯧꯕ ꯉꯝꯂꯛꯈꯤꯗꯦ ꯃꯁꯤ ꯑꯍꯥꯟꯕ ꯅꯠꯇꯦ ꯃꯐꯝ ꯀꯌꯥꯗꯁꯨ ꯁꯨꯝꯕ ꯃꯁꯥꯒꯤ ꯇꯣꯉꯥꯟꯕ ꯂꯣꯟ ꯂꯣꯜꯂꯤꯕꯅꯤꯅ ꯑꯩꯈꯣꯏ ꯃꯅꯤꯄꯨꯔ ꯈꯛꯇ ꯂꯣꯟꯗꯕꯅꯤꯅ ꯃꯐꯝꯗꯨꯒꯤ ꯃꯁꯥꯒꯤ ꯂꯣꯟ ꯇꯣꯉꯥꯟꯕ ꯂꯣꯜꯂꯝꯕ ꯌꯥꯎꯏ ꯑꯗꯨꯃꯥꯏꯅ ꯃꯁꯤ ꯐꯥꯎꯅꯕ ꯄꯥꯝꯃꯤ ꯃꯁꯤ ꯐꯥꯎꯅꯕ ꯄꯥꯝꯕ ꯃꯇꯝꯗ ꯑꯩ ꯏꯪꯒꯤꯠ ꯇꯧꯕ ꯇꯥꯔꯛꯏ ꯑꯗꯨꯗꯒꯤ ꯑꯩ ꯏꯪꯂꯤꯁꯅꯤꯈꯪꯗꯦ ꯃꯣꯏꯅ ꯈꯤꯇꯪ ꯃꯣꯏꯅ ꯈꯤꯇꯪ ꯈꯪꯒꯗꯕ ꯑꯩꯅ ꯍꯥꯏꯕꯗ ꯃꯣꯏꯅ ꯉꯝꯒꯗꯕ ꯕꯣꯗꯤ ꯃꯨꯞꯃꯦꯟꯅꯤ ꯈꯪꯗꯦ ꯀꯩꯅꯣ ꯈꯪꯗꯕ ꯈꯔ ꯇꯧꯔꯒ ꯑꯩ ꯄꯥꯎꯗꯤ ꯐꯥꯎꯅꯔꯒ ꯁꯨꯃꯥꯏꯅ ꯂꯥꯛꯈꯤꯕ ꯌꯥꯎꯏ ꯃꯁꯤꯅꯤ